ꯀꯣꯂꯦꯁ ꯑꯃꯁꯨꯡ ꯌꯨꯅꯤꯕꯔꯁꯤꯇꯤꯁꯤꯡꯗ ꯑꯦꯃꯤꯁꯟ ꯇꯧꯒꯦ ꯍꯥꯏꯕ ꯇꯥꯔꯒꯗꯤ ꯃꯣꯏꯒꯤ ꯀꯣꯂꯦꯁꯁꯤꯡꯒꯤ ꯑꯣꯏꯕ ꯑꯄꯨꯟꯕꯒꯤ ꯀꯃꯟ ꯏꯟꯇ꯭ꯔꯥꯟꯁ ꯇꯦꯁ ꯑꯗꯨꯒꯨꯝꯕ ꯑꯃ ꯑꯩꯈꯣꯏꯅ ꯄꯥꯁ ꯇꯧꯕ ꯑꯃ ꯆꯪꯉꯦ ꯑꯗꯨꯒ ꯑꯅꯤꯁꯨꯕꯗ ꯑꯩꯈꯣꯏꯒꯤ ꯕꯣꯔꯠꯀꯤ ꯑꯦꯛꯖꯥꯝꯁꯤꯡ ꯐꯝꯕ ꯃ ꯑꯩꯈꯣꯏꯒꯤ ꯁ꯭ꯇꯦꯠ ꯁ꯭ꯇꯦꯠꯁꯤꯡꯒꯤ ꯑꯣꯏꯕ ꯕꯣꯔꯠꯀꯤ ꯑꯦꯛꯖꯥꯝꯁꯤꯡ ꯑꯗꯩꯗ ꯐꯝꯃꯕ ꯃꯇꯨꯡꯗ ꯑꯩꯈꯣꯏꯒꯤ ꯌꯨꯅꯤꯕꯔꯁꯤꯇꯤ ꯑꯃꯁꯨꯡ ꯀꯣꯂꯦꯁꯁꯤꯡꯗ ꯑꯩꯈꯣꯏꯒꯤ ꯆꯪꯕ ꯉꯝꯒꯅꯤ ꯑꯗꯨꯒ ꯑꯍꯨꯝꯁꯨꯕꯗ ꯑꯩꯈꯣꯏꯒꯤ ꯇꯣꯉꯥꯟꯕ ꯑꯩꯈꯣꯏ ꯀ꯭ꯔꯥꯏꯇꯦꯔꯤꯌꯥ ꯍꯥꯏꯕꯗꯤ ꯑꯇꯣꯞ ꯑꯇꯣꯞꯄ ꯃꯥꯒꯤ ꯀ꯭ꯋꯥꯂꯤꯐꯤꯀꯦꯁꯟꯁꯤꯡ ꯃꯥꯒꯤ ꯃꯥꯛꯁꯤꯠꯄꯨ ꯑꯣꯏꯒꯦꯔꯥ ꯃꯥꯛꯀꯤ ꯑꯣꯞꯇꯦꯟ ꯇꯧꯕ ꯄꯥꯔꯁꯦꯟꯇꯦꯁ ꯆꯥꯡ ꯑꯗꯨ ꯑꯗꯨꯒꯨꯝꯕ ꯂꯧꯔꯕ ꯃꯇꯨꯡꯗ ꯑꯗꯨꯒꯤ ꯀ꯭ꯔꯥꯏꯇꯦꯔꯤꯌꯥꯗꯣ ꯀꯩꯒꯨꯝꯕ ꯐꯨꯜꯐꯤꯜ ꯇꯧꯕ ꯇꯥꯔꯒꯗꯤ ꯑꯩꯈꯣꯏꯅ ꯆꯪꯕ ꯉꯝꯒꯅꯤ